ꯑꯁ ꯐꯣꯇꯣꯒꯤ ꯋꯥꯁꯤꯗ ꯌꯥꯝꯅ ꯄꯥꯝꯖꯕ ꯑꯐꯕ ꯀꯥꯃꯦꯔꯥ ꯑꯃ ꯂꯤꯁꯤꯡ ꯍꯨꯝꯐꯨꯇꯔꯥ ꯃꯔꯐꯨꯃꯨꯛ ꯄꯤꯕ ꯀꯦꯃꯦꯔꯥ ꯑꯃ ꯂꯩꯔꯗꯤ ꯐꯖꯅ ꯑꯩꯅ ꯈ꯭ꯋꯥꯏꯗꯒꯤ ꯄꯥꯝꯖꯕꯁꯨ ꯃꯗꯨꯅꯦ ꯀꯦꯃꯦꯔꯥ ꯐꯖꯕ ꯑꯗꯨꯃ ꯄꯥꯏꯔꯒ ꯏꯁꯥꯅ ꯑꯐ ꯑꯐꯕ ꯐꯣꯇꯣ ꯂꯧꯕꯁꯦ ꯌꯥꯝꯅ ꯄꯥꯝꯖꯕ ꯑꯗꯨꯕꯨ ꯍꯧꯖꯤꯛ ꯂꯣꯟꯗ ꯂꯧꯒꯗꯕ ꯃꯉꯥꯏꯔꯦ ꯄꯩꯁꯥꯁꯨ ꯂꯩꯇꯦ ꯃꯗꯨ ꯂꯣꯟꯗ ꯑꯣꯏꯔꯁꯨ ꯂꯧꯔꯒ ꯂꯩꯔꯤꯕ ꯐꯖ ꯐꯖꯔꯕ ꯈꯨꯡꯒꯪꯁꯤꯡꯒꯤ ꯁꯦꯅꯔꯤ ꯂꯩꯔꯤ ꯆꯥꯎꯈꯠꯄ ꯆꯥꯎꯈꯠ ꯊꯧꯔꯥꯡꯒ ꯃꯔꯤ ꯂꯩꯅꯕ ꯏꯁꯀꯤꯝꯁꯤꯡꯒꯤ ꯑꯣꯏꯕ ꯐꯣꯇꯣ ꯂꯩꯔꯤ ꯑꯗꯨꯗꯒꯤ ꯑꯩꯈꯣꯏꯒꯤ ꯐꯖꯔꯕ ꯂꯣꯛꯇꯥꯛ ꯂꯦꯛ ꯑꯃ ꯑꯃ ꯂꯩꯔꯤ ꯃꯁꯤꯅꯆꯤꯡꯕ ꯃꯅꯤꯄꯨꯔꯒꯤ ꯐꯖ ꯐꯖꯔꯕ ꯃꯐꯝꯁꯤꯡꯁꯦ ꯆꯠ ꯆꯠꯇꯅ ꯅꯥꯏꯠ ꯚꯤꯖꯟ ꯌꯥꯎꯕ ꯀꯦꯃꯦꯔꯥ ꯑꯣꯏꯕ ꯑꯗꯨꯒꯨꯝꯕ ꯑꯐꯕ ꯑꯃ ꯂꯧꯔꯒ ꯀꯥꯞꯄꯁꯦ ꯑꯩ ꯏꯁꯥꯅ ꯌꯥꯝꯅ ꯄꯥꯝꯖꯩ ꯀꯥꯞꯀꯅꯤ ꯑꯩ ꯅꯣꯡꯃ ꯃꯗꯨ ꯁꯣꯏꯗꯅ ꯂꯧꯔꯒ ꯑꯩ ꯊꯕꯛꯇ ꯑꯣꯟꯊꯣꯛꯈꯤꯅꯤ ꯍꯧꯖꯤꯛ ꯑꯩꯈꯣꯏꯅ ꯄꯥꯏꯔꯤꯕ ꯍꯦꯟꯁꯦꯠ ꯃꯣꯕꯥꯏꯜꯁꯤꯡꯁꯤꯗꯁꯨ ꯑꯗꯨꯝ ꯑꯩꯅ ꯐꯣꯇꯣ ꯐꯖ ꯐꯖꯕ ꯑꯩ ꯁꯨꯠ ꯀꯌꯥ ꯑꯃ ꯇꯧꯏ ꯌꯥꯝ ꯉꯥꯎꯖꯩ ꯑꯩ ꯑꯗꯨꯝꯕ ꯐꯖꯕ ꯁꯦꯅꯔꯤ ꯐꯖꯕ ꯋꯥꯇꯔꯐꯣꯜ ꯐꯖꯕ ꯑꯃ ꯑꯃ ꯂꯩꯔꯤꯕꯁꯤꯡ ꯑꯁꯤꯗꯁꯨ ꯏꯁꯥꯅ ꯆꯠꯂ ꯆꯠꯂꯒ ꯀꯥꯞꯄꯤ ꯍꯧꯖꯤꯛ ꯍꯧꯖꯤꯛꯃꯛ ꯑꯩ ꯀꯔꯤ ꯍꯥꯏꯇꯥꯔꯦ ꯁꯤꯗ ꯑꯩꯈꯣꯏꯒꯤ ꯈꯨꯡꯒꯪꯁꯤꯗ ꯂꯩꯔꯤꯕ ꯒꯥꯔꯗꯦꯟꯁꯤꯡ ꯈꯨꯡꯒꯪꯁꯤꯗ ꯂꯩꯔꯤꯕ ꯐꯖ ꯐꯖꯕ ꯄꯥꯔꯛꯁꯤꯡ ꯂꯩꯔꯤ ꯁꯤꯒꯨꯝꯕꯁꯤꯡꯁꯤꯗꯁꯨ ꯆꯠꯂꯒ ꯑꯩ ꯑꯗꯨꯝ ꯐꯣꯇꯣ ꯁꯨꯠ ꯀꯌꯥ ꯑꯃ ꯇꯧꯈ꯭ꯔꯦ ꯃꯗꯨꯒ ꯑꯩ ꯇꯁꯦꯡꯅ ꯃꯁꯤꯒꯤ ꯐꯣꯇꯣꯁꯤꯡ ꯑꯁꯤꯒꯤ ꯀꯣꯄꯤꯁꯤꯡꯁꯨ ꯑꯩꯅ ꯑꯗꯨꯝ ꯏꯁꯥꯗ ꯊꯝꯖꯟꯕ ꯈꯣꯠꯄ ꯑꯃ ꯑꯃꯁꯨ ꯑꯗꯨꯝ ꯇꯧꯏ ꯂꯩ ꯑꯗꯨꯒ ꯑꯩꯅ ꯄꯥꯝꯖꯕꯃꯛ ꯍꯥꯏꯕꯗꯁꯨ ꯑꯣꯏꯕ ꯄꯣꯠꯅꯤ ꯑꯗꯨꯕꯨ ꯏꯁꯥꯗ ꯇꯁꯦꯡꯅ ꯃꯁꯦ ꯀꯔꯤ ꯍꯥꯏꯒꯗꯕꯅꯣ ꯃꯗꯨꯒꯨꯝꯕ ꯄꯣꯠꯁꯤꯡꯗꯨ ꯀꯥꯞꯅꯕ ꯑꯗꯨꯒꯨꯝꯕ ꯄꯣꯠꯁꯤꯡꯗꯨ ꯇꯧꯔꯅꯕ ꯃꯗꯨꯒꯤ ꯊꯕꯛꯁꯤꯡꯗꯣ ꯌꯦꯡꯉꯨꯅꯕꯒꯤꯗꯃꯛꯇ ꯑꯩꯉꯣꯟꯗ ꯄꯩꯁꯥꯒꯤ ꯄ꯭ꯔꯣꯕ꯭ꯂꯦꯝ ꯑꯣꯏꯕ ꯃꯔꯝꯅ ꯑꯗꯨꯒꯨꯝꯕ ꯀꯦꯃꯦꯔꯥ ꯑꯇꯥꯡꯕ ꯁꯦꯚꯦꯟꯇꯤ ꯑꯩꯠꯇꯤ ꯊꯥꯎꯖꯟꯃꯨꯛ ꯄꯤꯕ ꯅꯥꯏꯠ ꯚꯤꯖꯟ ꯌꯥꯎꯕ ꯑꯗꯨꯝꯕ ꯀꯦꯃꯦꯔꯥꯁꯦ ꯑꯩꯒꯤ ꯏꯐꯝꯗ ꯍꯧꯖꯤꯛ ꯍꯧꯖꯤꯛ ꯂꯩꯇꯕꯅ ꯃꯔꯝ ꯑꯣꯏꯔꯒ ꯑꯗꯨꯝ ꯊꯕꯛꯁꯤ ꯇꯞꯊꯕ ꯍꯣꯏ ꯍꯥꯏꯔꯤꯕ ꯃꯐꯝꯁꯤꯡꯁꯤ ꯆꯧꯔꯥꯛꯅ ꯆꯠꯂꯒ ꯑꯩ ꯏꯁꯥꯅ ꯍꯥꯏꯕꯗꯤ ꯑꯩꯒꯤ ꯃꯣꯕꯥꯏꯜꯒꯤ ꯑꯣꯏꯕ ꯇꯣꯉꯥꯟꯕ ꯀꯥꯞꯄ ꯈꯣꯠꯂꯨꯕ ꯅꯝꯃꯨꯕ ꯑꯃ ꯇꯧꯔꯨꯕꯗꯤ ꯑꯗꯨꯝ ꯂꯩꯕ ꯑꯗꯨꯒ ꯍꯦꯟꯅ ꯊꯃꯣꯏ ꯍꯦꯟꯅ ꯄꯦꯟꯕ ꯍꯥꯏꯕꯗꯣ ꯑꯣꯏꯗꯕ ꯀꯔꯤꯒꯤꯅꯣ ꯍꯥꯏꯕꯗ ꯄꯣꯠꯁꯦ ꯑꯩꯅ ꯀꯥꯞꯀꯗꯧꯔꯤꯕ ꯐꯣꯇꯣꯁꯦ ꯃꯔꯤꯛꯆꯨꯝꯅ ꯃꯌꯦꯛ ꯁꯦꯡꯅ ꯑꯩꯈꯣꯏꯒꯤ ꯀꯩꯍꯥꯏꯇꯥꯔꯦ ꯍꯩꯁ ꯗꯤꯒꯨꯝꯕ ꯑꯣꯏꯅ ꯃꯌꯦꯛ ꯁꯦꯡꯅ ꯀꯥꯞꯄꯒꯤ ꯁꯛꯇꯤꯁꯦ ꯑꯣꯏꯍꯟꯕ ꯌꯥꯕꯒꯤ ꯈꯨꯗꯣꯡ ꯆꯥꯕꯁꯦ ꯃꯣꯕꯥꯏꯜꯁꯤꯅ ꯑꯣꯏꯕ ꯉꯝꯗꯕꯅꯤꯅ ꯑꯩꯅ ꯑꯗꯨꯒꯨꯝꯕ ꯄꯣꯠꯁꯛꯇꯣ ꯄꯥꯝꯕ ꯃꯗꯨ ꯑꯩ ꯍꯣꯏ ꯃꯇꯝ ꯈꯔ ꯆꯪꯉꯕꯁꯨ ꯑꯩ ꯅꯣꯡꯃ ꯁꯣꯏꯗꯅ ꯑꯩ ꯂꯩꯒꯅꯤ ꯑꯐꯕ ꯐꯣꯇꯣ ꯑꯃ ꯂꯩꯒꯅꯤ ꯑꯗꯨꯒ ꯑꯩ ꯁꯣꯏꯗꯅ ꯀꯥꯞꯀꯅꯤ ꯑꯩ ꯀꯦꯃꯦꯔꯥ ꯑꯃ ꯐꯖꯅ ꯃꯔꯝ ꯆꯥꯕ ꯀꯦꯃꯦꯔꯥ ꯑꯃ ꯂꯩꯔꯒ ꯁꯣꯏꯗꯅ ꯀꯥꯞꯀꯅꯤ ꯐꯣꯇꯣꯁꯦ ꯑꯗꯨꯒ ꯑꯇꯣꯞꯄ ꯑꯇꯣꯞꯄ ꯂꯩꯔꯤꯕ ꯃꯐꯝꯁꯤꯡ ꯈꯨꯗꯝ ꯑꯃꯗ ꯑꯃꯗ ꯑꯩ ꯑꯇꯣꯞꯄ ꯑꯥꯎꯠ ꯑꯣꯐ ꯁ꯭ꯇꯦꯠꯀꯨꯝꯕ ꯀꯩꯒꯨꯝꯕꯗ ꯂꯥꯜꯂꯒ ꯃꯁꯤ ꯁ꯭ꯇꯦꯠꯇꯨꯒꯤ ꯑꯣꯏꯕ ꯂꯩꯔꯤꯕ ꯐꯖꯕ ꯑꯗꯨꯒ ꯃꯅꯤꯄꯨꯔꯗ ꯍꯥꯏꯔꯁꯨ ꯃꯅꯤꯄꯨꯔꯒꯤ ꯑꯣꯏꯅ ꯍꯧꯖꯤꯛ ꯂꯩꯔꯤꯕ ꯀꯩꯕꯨꯜ ꯂꯝꯖꯥꯎ ꯅꯦꯁꯅꯦꯜ ꯄꯥꯔꯛꯀꯤ ꯁꯤꯒꯨꯝꯕ ꯐꯖꯕ ꯑꯩꯈꯣꯏ ꯁꯉꯥꯏꯒꯨꯝꯕ ꯑꯩꯈꯣꯏ ꯃꯅꯤꯄꯨꯔꯒꯤ ꯑꯣꯏꯕ ꯍꯧꯖꯤꯛ ꯂꯩꯔꯤꯕ ꯀꯪꯂꯥ ꯃꯅꯨꯡꯒꯤ ꯐꯖꯕꯁꯤꯡ ꯁꯤꯁꯨ ꯂꯣꯏꯅ ꯑꯩ ꯁꯤꯒꯨꯝꯕꯁꯤꯡꯁꯦ ꯐꯖꯅ ꯐꯣꯇꯣ ꯁꯣꯠ ꯑꯃ ꯇꯧꯔꯒ ꯑꯩ ꯇꯁꯦꯡꯅ ꯑꯩꯒꯤ ꯔꯦꯀꯣꯔꯠꯇ ꯀꯩꯍꯥꯏꯇꯥꯔꯦ ꯑꯩꯒꯤ ꯔꯦꯀꯣꯔꯠꯇ ꯑꯣꯏꯅ ꯊꯝꯒꯦ ꯍꯥꯏꯅꯁꯨ ꯑꯩꯅ ꯈꯟꯖꯕ ꯑꯩꯒꯤ ꯐꯦꯃꯤꯂꯤꯒꯤ ꯐꯣꯇꯣ ꯑꯗꯨꯒ ꯃꯤ ꯍꯥꯏꯕꯗꯤ ꯂꯩꯈ꯭ꯔꯤꯕ ꯃꯔꯝ ꯆꯥꯕ ꯃꯤ ꯍꯥꯏꯇꯥꯔꯦ ꯍꯌꯦꯡ ꯇꯨꯡꯀꯣꯏꯅ ꯍꯤꯁꯇ꯭ꯔꯤꯗ ꯂꯩꯍꯧꯕ ꯌꯥꯕ ꯃꯤꯁꯤꯡ ꯑꯗꯨꯒꯨꯝꯕ ꯃꯤꯁꯤꯡ ꯑꯁꯤꯒꯤꯁꯨ ꯃꯔꯝꯆꯥꯕ ꯐꯣꯇꯣ ꯀꯥꯞꯄꯒ ꯊꯝꯕꯁꯦ ꯑꯩꯒꯤ ꯊꯃꯣꯏꯗ ꯃꯁꯦ ꯑꯩꯅ ꯌꯥꯝ ꯄꯥꯝꯖꯕ ꯑꯩꯅꯁꯨ ꯌꯥꯝꯅ ꯇꯧꯅꯤꯡꯕ ꯑꯗꯨꯒꯨꯝꯕ ꯊꯕꯛ ꯑꯃꯅꯦ ꯃꯁꯤ ꯇꯧꯒꯦꯅ ꯈꯜꯂꯤꯁꯦ ꯌꯥꯝ ꯀꯨꯏꯔꯦ ꯃꯇꯝ ꯀꯨꯏꯔꯦ ꯑꯗꯨꯕꯨ ꯑꯩ ꯃꯁꯤꯃꯁꯦ ꯁꯣꯏꯗꯅ ꯑꯩ ꯇꯧꯅꯕ ꯍꯣꯠꯅꯒꯅꯤ ꯃꯁꯤ ꯇꯧꯔꯕ ꯃꯇꯨꯡꯗ ꯑꯩꯅ ꯐꯖꯅ ꯍꯥꯏꯔꯤ ꯐꯣꯇꯣꯁꯤꯡꯁꯦ ꯀꯂꯦꯛꯁꯟ ꯇꯧꯔꯒ ꯑꯩ ꯐꯖꯅ ꯃꯁꯤ ꯆꯥꯝꯊꯣꯛꯍꯜꯂꯒ ꯑꯩ ꯑꯩꯉꯣꯟꯗ ꯔꯦꯀ꯭ꯣꯔꯠ ꯑꯣꯏꯅ ꯑꯗꯨꯝ ꯊꯝꯒꯅꯤ